ꯇꯥꯡ ꯇꯔꯥꯅꯤꯊꯣꯏ ꯊꯥ ꯃꯉꯥ ꯏꯪ ꯁꯣꯛ ꯂꯤꯁꯤꯡ ꯑꯃꯒ ꯆꯃꯥꯄꯜ ꯃꯔꯤꯐꯨꯃꯥꯄꯜ ꯑꯗꯨꯒ ꯇꯥꯡ ꯇꯔꯥꯃꯔꯤ ꯊꯥ ꯑꯃ ꯏꯪ ꯁꯣꯛ ꯂꯤꯁꯤꯡ ꯑꯃꯒ ꯆꯃꯥꯄꯜ ꯃꯔꯤꯐꯨꯇꯔꯥ ꯑꯗꯨꯒ ꯇꯥꯡ ꯑꯃ ꯊꯥ ꯑꯅꯤ ꯏꯪ ꯂꯤꯁꯤꯡ ꯑꯅꯤꯒ ꯀꯨꯟꯃꯥꯊꯣꯏ ꯇꯥꯡ ꯇꯔꯥꯃꯥꯊꯣꯏ ꯊꯥ ꯑꯅꯤ ꯏꯪ ꯂꯤꯁꯤꯡ ꯑꯅꯤꯒ ꯇꯔꯥꯃꯥꯄꯜ ꯇꯥꯡ ꯃꯉꯥ ꯊꯥ ꯇꯔꯥꯃꯥꯊꯣꯏ ꯏꯪ ꯂꯤꯁꯤꯡ ꯑꯅꯤꯒ ꯇꯔꯥꯅꯤꯊꯣꯏ